ꯑꯩꯈꯣꯏꯒꯤ ꯊꯧꯕꯥꯜ ꯖꯤꯂꯥ ꯑꯁꯤꯗ ꯑꯏꯪ ꯑꯁꯥꯒꯤ ꯑꯣꯏꯅ ꯍꯥꯏꯔꯒꯗꯤ ꯃꯇꯝ ꯑꯃꯗꯗꯤ ꯁꯥ ꯁꯥ ꯌꯥꯝꯅꯁꯨ ꯏꯪꯗꯕ ꯌꯥꯝꯅꯁꯨ ꯁꯥꯗꯕ ꯃꯌꯥꯏ ꯑꯣꯏꯅ ꯃꯑꯣꯡ ꯑꯃꯗ ꯂꯩꯔꯝꯃꯤ ꯑꯗꯨꯕꯨ ꯍꯧꯖꯤꯛꯇꯤ ꯃꯍꯧꯁꯥꯒꯤ ꯈꯜ ꯀꯥꯏꯔꯛꯄꯅ ꯁꯥꯔꯒꯅ ꯈꯪꯁꯥ ꯁꯥꯕ ꯏꯪꯉꯒꯅ ꯈꯪꯏꯪ ꯏꯪꯕ ꯌꯥꯝꯅ ꯑꯣꯏꯍꯜꯂꯤ ꯑꯗꯨꯒ ꯀꯥꯂꯦꯟꯒꯤ ꯃꯩꯁꯥꯗ ꯈꯥꯡꯕ ꯉꯝꯗꯕꯒꯤ ꯑꯗꯨꯒ ꯏꯪꯉꯒꯅ ꯏꯪꯕꯒꯤ ꯑꯌꯤꯡꯕꯒꯤ ꯈꯥꯡꯕ ꯉꯝꯗꯕ ꯑꯗꯨꯝ ꯊꯦꯡꯅꯩ ꯏꯀꯪ ꯍꯧꯖꯤꯛꯀꯤ ꯃꯇꯝꯁꯤꯗ ꯇꯨꯔꯦꯟ ꯒꯤ ꯂꯦꯚꯦꯟ ꯋꯥꯡꯈꯠꯂꯛ ꯅꯦꯝꯊꯔꯛꯄꯅ ꯃꯔꯝ ꯑꯣꯏꯔꯒ ꯏꯁꯤꯡ ꯏꯆꯥꯎ ꯊꯣꯛꯂꯒꯁꯨ ꯊꯣꯛꯑꯒꯅ ꯈꯪꯊꯣꯛ ꯊꯣꯛꯑꯒ ꯍꯟꯊꯔꯒꯅ ꯈꯪꯍꯟ ꯍꯟꯊꯕ ꯑꯗꯨꯒ ꯏꯀꯪ ꯊꯣꯛꯄꯁꯨ ꯌꯥꯎꯔꯦ ꯑꯃꯗꯤ ꯑꯩꯒꯤ ꯑꯩꯅ ꯖꯤꯂꯥ ꯑꯁꯤꯗ ꯂꯩꯔꯛꯄꯗꯒꯤ ꯏꯆꯥꯎ ꯏꯁꯤꯡ ꯏꯆꯥꯎ ꯌꯥꯝꯅ ꯆꯥꯎꯕ ꯑꯃ ꯊꯣꯛꯈꯤ ꯃꯁꯤꯗ ꯑꯩꯈꯣꯏꯒꯤ ꯗꯥꯝ ꯀꯥꯏꯒꯦ ꯈꯔ ꯀ꯭ꯔꯦꯛ ꯆꯠꯂꯤ ꯑꯗꯨꯕꯨ ꯌꯥꯝꯅꯗꯤ ꯆꯠꯄꯗꯤ ꯑꯣꯏꯍꯧꯗꯦ ꯃꯗꯨ ꯍꯧꯖꯤꯛꯇꯤ ꯀ꯭ꯂꯥꯏꯃꯦꯠꯁꯦ ꯆꯦꯟꯖ ꯂꯥꯛꯄꯗꯒꯤ ꯏꯁꯤꯡ ꯏꯆꯥꯎ ꯍꯥꯏꯕꯁꯦ ꯄꯥꯛꯇꯤ ꯊꯣꯛꯈꯤꯗ꯭ꯔꯦ ꯏꯁꯤꯡꯁꯨ ꯌꯥꯝ ꯀꯟꯅ ꯂꯥꯛꯄ ꯍꯥꯏꯕꯗꯨ ꯑꯣꯏꯗ꯭ꯔꯦ